ꯃꯥꯅꯦ ꯍꯣꯏ ꯅꯤꯉꯣꯜ ꯆꯥꯛꯀꯧ ꯃꯇꯝ ꯇꯥꯔꯗꯧ ꯃꯥꯜꯂꯦ ꯍꯥꯏꯗꯤ ꯅꯤꯉꯣꯜ ꯆꯥꯛ ꯀꯧꯕꯗꯤ ꯑꯩꯅꯁꯨ ꯌꯥꯝ ꯄꯥꯝꯖꯕ ꯍꯥꯏꯇꯥꯔꯦ ꯅꯤꯉꯣꯜ ꯆꯥꯛ ꯀꯧꯕꯗꯣ ꯑꯗꯨꯝꯗꯤ ꯃꯅꯤꯄꯨꯔꯒꯤ ꯆꯥꯎꯔꯕ ꯍꯥꯏꯗꯤ ꯀꯨꯝꯍꯩ ꯑꯃꯅꯤꯅ ꯑꯩꯅꯁꯨ ꯌꯥꯝ ꯌꯦꯡꯖꯅꯤꯡꯕ ꯑꯗꯨꯗꯩ ꯅꯤꯉꯣꯜ ꯆꯥꯛ ꯀꯧꯕꯁꯦ ꯀꯃꯥꯏꯅ ꯇꯧꯕꯅꯣ ꯍꯥꯏꯗꯤ ꯀꯩꯗꯧꯕꯅꯣ ꯍꯥꯏꯕꯗꯣ ꯑꯗꯨꯒꯤ ꯍꯣꯏ ꯑꯗꯨꯏ ꯃꯇꯝ ꯊꯣꯛꯄ ꯑꯗꯨꯝ ꯊꯣꯛꯄꯨꯗꯤ ꯊꯣꯛꯂꯛꯑꯅꯤ ꯅꯦꯛꯁ ꯋꯤꯛꯀꯨꯝꯕ ꯍꯥꯏꯗꯤ ꯅꯦꯛꯁ ꯋꯤꯛꯀꯨꯝꯕꯗꯗꯤ ꯑꯗꯨꯝ ꯅꯤꯉꯣꯜ ꯆꯥꯛꯀꯧꯕꯁꯨ ꯑꯣꯏꯔꯦ ꯑꯗꯨꯏ ꯃꯇꯝꯗ ꯁꯨꯝ ꯑꯗꯨꯝ ꯊꯣꯛꯂꯛꯑꯅꯤ ꯍꯥꯏꯗꯤ ꯅꯪ ꯌꯦꯡꯅꯤꯡꯕꯗꯣ ꯍꯥꯏꯗꯤ ꯅꯤꯡꯉꯣꯜ ꯆꯥꯛꯀꯧꯕꯗꯣ ꯌꯨꯝ ꯄꯥꯟꯈ꯭ꯔꯕ ꯅꯨꯄꯤ ꯃꯌꯥꯝꯅ ꯑꯃꯨꯛ ꯃꯄꯥꯝꯗ ꯂꯥꯛꯑꯒ ꯍꯥꯏꯗꯤ ꯆꯥꯛ ꯆꯥꯃꯤꯟꯅꯕ ꯈꯣꯠꯃꯤꯟꯅꯕ ꯑꯗꯣ ꯑꯗꯨꯝ ꯑꯗꯨ ꯍꯥꯏꯗꯤ ꯁꯨꯝ ꯑꯩ ꯑꯩꯅ ꯁꯨꯝ ꯇꯥꯖꯕꯗ ꯍꯥꯏꯗꯤ ꯁꯨꯝ ꯀꯩ ꯍꯥꯏꯅꯤ ꯑꯦꯝ ꯑꯦꯜ ꯂꯦꯒꯨꯝꯕꯅꯁꯨ ꯃꯣꯏ ꯂꯝꯒꯤ ꯅꯤꯉꯣꯜ ꯃꯌꯥꯝꯁꯦ ꯌꯥꯝ ꯆꯥꯛꯀꯧꯕꯁꯦ ꯌꯥꯝ ꯌꯥꯝ ꯌꯥꯎꯋꯦ ꯍꯥꯏ ꯐꯅꯦꯛꯀꯨꯝꯕ ꯇꯝꯃꯒ ꯍꯥꯏ ꯑꯗꯨꯝ ꯑꯗꯨ ꯍꯥꯏꯗꯤ ꯃꯕꯨꯡ ꯃꯧꯄꯥ ꯂꯩꯇꯕ ꯈꯛꯇꯔꯥ ꯅꯠꯇ꯭ꯔꯒꯅ ꯑꯗꯨꯝ ꯑꯇꯣꯞꯄꯅꯁꯨ ꯑꯗꯨꯝ ꯆꯠꯄ ꯌꯥꯗꯕ꯭ꯔꯣ ꯁꯤꯈꯤ ꯅꯥꯈꯤꯕ ꯊꯣꯛꯈ꯭ꯔꯗꯤ ꯏꯃꯨꯡꯗꯨ ꯆꯥꯛꯀꯧꯅꯕ꯭ꯔꯥ ꯑꯗꯨꯝ ꯍꯥꯏꯗꯤ ꯑꯣ ꯑꯗꯣ ꯑꯗꯨꯝ ꯁꯤꯒꯤ ꯏꯃꯨꯡꯗꯨꯒꯤ ꯅꯤꯉꯣꯜ ꯈꯛꯇ ꯍꯥꯏꯗꯤ ꯌꯨꯝ ꯄꯥꯟꯈ꯭ꯔꯕꯔꯥ ꯅꯠꯇ꯭ꯔꯒꯅ ꯍꯥꯏꯗꯤ ꯌꯨꯝ ꯍꯥꯏꯗꯤ ꯄꯥꯟꯗ꯭ꯔꯤꯕꯗꯤ ꯆꯠꯄ ꯌꯥꯕ꯭ꯔꯥ ꯑꯣ ꯑꯗꯨꯝ ꯃꯃꯥꯒ ꯎꯅꯥꯗꯧꯕ ꯃꯆꯥ ꯅꯨꯄꯥꯗꯤ ꯆꯠꯅꯗꯕ꯭ꯔꯥ ꯍꯥꯏꯗꯤ ꯃꯆꯥ ꯅꯨꯄꯥꯒꯨꯝꯕ ꯍꯥꯏꯗꯤ ꯃꯆꯥ ꯅꯨꯄꯥ ꯂꯩꯔꯁꯨ ꯌꯥꯎꯋꯤꯗꯅ ꯍꯥꯏꯗꯤ ꯑꯗꯨꯝ ꯃꯆꯥ ꯅꯨꯄꯥ ꯌꯥꯎꯕ ꯅꯨꯄꯥꯈꯩ ꯆꯠꯂꯁꯨ ꯑꯗꯨꯝ ꯏꯀꯥꯏꯅꯕ꯭ꯔꯥ ꯍꯣꯏ ꯑꯩ ꯊꯨꯅ ꯊꯣꯛꯂꯛꯅꯉꯥꯏ ꯍꯣꯠꯅꯔꯒꯦ ꯑꯗꯨꯒ ꯑꯗꯨꯝ ꯊꯣꯂꯛꯄꯒꯁꯨ ꯑꯗꯨꯝ ꯁꯣꯝꯗ ꯑꯗꯨꯝ ꯍꯥꯏꯔꯛꯑꯒꯦ ꯑꯩ ꯊꯣꯂꯛꯇꯣꯔꯦ ꯈꯣꯠꯇꯣꯔꯦ ꯍꯥꯏꯕꯗꯣ ꯑꯗꯨꯝ ꯆꯠꯅꯉꯥꯏ ꯈꯣꯠꯅꯉꯥꯏ ꯑꯗꯨꯗꯤ ꯊꯝꯃꯒꯦ